ꯍꯂꯣ ꯍꯥꯏꯕꯤꯔꯛꯑꯣ ꯃꯥꯅꯦ ꯃꯥꯅꯦ ꯕꯨꯛ ꯏꯁꯇꯣꯔꯒꯤꯅꯦ ꯍꯣꯏ ꯍꯣꯏ ꯊꯧꯕꯥꯜ ꯕꯨꯛ ꯏꯁꯇꯣꯔꯒꯤ ꯑꯩꯈꯣꯏ ꯁꯤꯗ ꯂꯩꯔꯤꯕ ꯂꯥꯏꯔꯤꯛ ꯑꯌꯥꯝꯕ ꯂꯣꯏꯅ ꯗꯤꯁꯀꯥꯎꯟꯗꯅꯦ ꯍꯧꯖꯤꯛ ꯂꯥꯏꯔꯤꯛꯁꯦ ꯂꯥꯏꯔꯤꯛ ꯌꯥꯝꯃꯦ ꯂꯦꯇꯦꯁ ꯑꯣꯏꯅ ꯂꯣꯏꯅ ꯂꯥꯛꯄ ꯉꯥꯛꯇꯅꯦ ꯍꯣꯏ ꯍꯣꯏ ꯂꯥꯛꯄꯤꯔꯣ ꯂꯥꯛꯄꯤꯔꯣ